ꯑꯩꯅ ꯑꯩꯒꯤ ꯂꯩꯀꯥꯏꯗ ꯁꯨꯃꯥꯏꯅ ꯇꯧꯗꯅ ꯑꯩꯁꯨ ꯃꯇꯦꯡ ꯑꯃ ꯍꯥꯏꯗꯤ ꯑꯩꯅ ꯀꯩꯅꯣꯒꯤ ꯄꯨꯂꯤꯁꯀꯤ ꯑꯣꯏꯔꯣ ꯑꯗꯒꯤ ꯑꯗꯨꯃꯥꯏꯅ ꯑꯩꯅ ꯃꯇꯦꯡ ꯂꯧꯈꯤꯕ ꯑꯃꯗꯤ ꯂꯩꯈ꯭ꯔꯦꯀꯣ ꯑꯗꯨꯒ ꯑꯃꯨꯛ ꯄꯨꯂꯤꯁꯇꯨꯅ ꯑꯃꯨꯛ ꯃꯇꯦꯡꯗꯣ ꯍꯦꯛ ꯄꯤꯔꯛꯇꯗꯒꯤ ꯃꯥꯒꯤ ꯃꯇꯦꯡꯗꯣ ꯑꯩꯅ ꯃꯥꯅ ꯑꯩꯉꯣꯟꯗ ꯁꯄꯣꯔꯠ ꯇꯧꯔꯛꯇꯕꯗꯒꯤ ꯑꯩ ꯎꯀꯤꯜ ꯑꯃꯒꯤ ꯃꯇꯦꯡ ꯂꯧꯖꯔꯒ ꯑꯩ ꯁꯨꯃꯥꯏꯅ ꯃꯥꯏ ꯄꯥꯛꯄ ꯑꯃꯗꯤ ꯑꯩ ꯂꯩꯖꯈ꯭ꯔꯦ ꯃꯈꯣꯏꯒꯤ ꯃꯇꯦꯡꯗꯒꯤ ꯑꯗꯨꯅ ꯀꯃꯥꯏꯅ ꯇꯧꯒꯦ ꯍꯥꯏꯕ ꯃꯇꯝꯗ ꯑꯩꯈꯣꯏꯒꯤ ꯂꯩꯀꯥꯏꯗ ꯑꯩꯁꯦ ꯂꯩꯃꯤꯟꯅꯕ ꯑꯩꯈꯣꯏꯒꯤ ꯂꯩꯃꯤꯟ ꯆꯥꯃꯤꯟꯅꯕ ꯍꯥꯏ ꯇꯥꯔꯦꯅꯦ ꯀꯣ ꯑꯩꯈꯣꯏꯒꯤ ꯂꯩꯀꯥꯏꯗꯒꯤ ꯑꯍꯜ ꯑꯃꯅ ꯑꯩꯉꯣꯟꯗ ꯃꯔꯝ ꯁꯨꯡꯂꯩ ꯂꯩꯇꯅ ꯀꯣ ꯀꯔꯤꯃꯇꯁꯨ ꯍꯥꯏꯅꯈꯤꯕ ꯆꯩꯅꯈꯤꯕ ꯐꯨꯅ ꯆꯩꯅꯈꯤꯕ ꯉꯥꯡꯅꯈꯤꯕ ꯈꯠꯅ ꯆꯩꯅꯕꯁꯨ ꯑꯃꯠꯇ ꯂꯩꯇꯅ ꯃꯥꯅ ꯑꯩꯉꯣꯟꯗ ꯈꯨꯠ ꯊꯥꯔꯛꯈꯤꯕ ꯑꯃ ꯂꯩꯈꯤ ꯀꯣ ꯈꯨꯠ ꯊꯥꯔꯛꯄ ꯃꯇꯝꯁꯤꯗ ꯑꯩ ꯇꯁꯦꯡꯅ ꯌꯥꯝꯅ ꯅꯨꯡꯉꯥꯏꯈꯤꯗꯦꯕ ꯍꯥꯏꯗꯤ ꯑꯩꯅ ꯃꯉꯣꯟꯗ ꯀꯔꯤꯃꯇꯁꯨ ꯍꯥꯏꯕ ꯅꯠꯇꯦ ꯀꯔꯤꯃꯇꯁꯨ ꯇꯧꯔꯨꯕ ꯅꯠꯇꯦ ꯈꯠꯅꯕ ꯍꯧꯔꯨꯕ ꯂꯩꯇꯦ ꯃꯥꯒꯤ ꯃꯄꯣꯠ ꯃꯔꯜ ꯂꯧꯔꯨꯕ ꯂꯩꯇꯦ ꯀꯔꯤꯃꯇ ꯃꯈꯣꯏꯗꯒꯤ ꯀꯔꯤꯃꯇ ꯑꯩꯒ ꯃꯔꯤ ꯂꯩꯅꯕ ꯅꯠꯇꯦꯕ ꯀꯣ ꯍꯣꯏ ꯂꯩꯀꯥꯏ ꯑꯃ ꯑꯣꯏꯕꯒꯤ ꯀꯧꯅ ꯈꯣꯠꯅꯗꯅ ꯑꯗꯨꯝ ꯂꯩꯃꯤꯟ ꯆꯥꯃꯤꯟꯅꯗꯅ ꯇꯧꯕ ꯃꯤꯅꯦꯕ ꯑꯗꯨꯒ ꯃꯥꯅ ꯑꯩꯉꯣꯟꯗ ꯏꯈꯪ ꯈꯪꯍꯧꯗꯅ ꯁꯨꯛꯈꯪ ꯈꯪꯗꯅ ꯃꯔꯝ ꯁꯨꯛꯂꯩ ꯂꯩꯇꯅ ꯑꯩꯉꯣꯟꯗ ꯈꯨꯠ ꯊꯥꯔꯛꯈꯤꯕꯗꯣ ꯑꯩ ꯇꯁꯦꯡꯅ ꯌꯥꯝꯅ ꯅꯨꯡꯉꯥꯏꯖꯈꯤꯗꯕ ꯑꯃ ꯂꯩꯈꯤꯕ ꯀꯣ ꯑꯗꯨꯗꯒꯤ ꯑꯩꯅ ꯑꯦ ꯃꯁꯤꯗꯤ ꯃꯥꯅ ꯑꯩꯉꯣꯟꯗ ꯈꯨꯠ ꯊꯥꯔꯛ ꯇꯥꯔꯒꯗꯤ ꯑꯩꯁꯨ ꯀꯔꯤ ꯀꯃꯥꯏꯅ ꯇꯧꯗꯅ ꯀꯃꯥꯏꯅ ꯇꯧꯔꯒ ꯑꯩꯁꯨ ꯑꯗꯨꯃꯥꯏꯅ ꯂꯃꯟ ꯍꯥꯏꯗꯤ ꯃꯥꯒ ꯃꯥꯏꯌꯣꯛꯅꯔꯒ ꯃꯉꯣꯟꯗ ꯃꯥꯒ ꯁꯤꯡꯅꯕ ꯅꯠꯇꯕ ꯍꯥꯏꯗꯤ ꯑꯩꯗꯤ ꯑꯆꯨꯝꯕ ꯈꯪꯅꯤꯡꯕꯗꯒꯤꯀꯣ ꯇꯁꯦꯡꯅ ꯃꯥꯒꯤ ꯇꯧꯔꯤꯕ ꯊꯕꯛꯇꯣ ꯑꯩꯉꯣꯟꯗ ꯌꯥꯝ ꯅꯨꯡꯉꯥꯏꯖꯗꯕꯗꯣ ꯑꯗꯨꯗ ꯑꯩꯅ ꯇꯁꯦꯡꯅ ꯃꯁꯤꯒꯤ ꯄꯣꯠꯁꯤꯃꯗꯤ ꯑꯩꯉꯣꯟꯗ ꯍꯥꯏꯗꯤ ꯀ꯭ꯂꯤꯌꯥꯔ ꯑꯣꯏꯊꯣꯛꯇ꯭ꯔꯒꯗꯤ ꯁꯦꯡꯗꯣꯛꯇ꯭ꯔꯒꯗꯤ ꯍꯥꯏꯗꯤ ꯃꯥꯅ ꯑꯩꯉꯣꯟꯗ ꯈꯨꯠ ꯊꯥꯔꯛꯏꯕ ꯃꯔꯝꯁꯦ ꯃꯥ ꯃꯔꯝ ꯆꯥꯕ꯭ꯔꯥ ꯆꯥꯗꯕ꯭ꯔꯥ ꯍꯥꯏꯕꯗꯣ ꯇꯁꯦꯡꯅ ꯑꯩꯅ ꯃꯌꯥꯝꯗ ꯈꯪꯍꯟꯅꯤꯡꯕꯗꯒꯤ ꯀꯣ ꯑꯩꯅ ꯄꯨꯂꯤꯁꯇ ꯑꯦꯐ ꯑꯥꯏ ꯑꯥꯔ ꯑꯃ ꯄꯥꯜꯍꯟꯍꯟꯅꯕꯅ ꯑꯩꯈꯣꯏꯒꯤ ꯂꯝꯗꯝꯗꯨꯕꯨ ꯀꯣꯜꯂꯤꯕ ꯀꯣ ꯑꯩꯈꯣꯏꯒꯤ ꯑꯩꯈꯣꯏꯒꯤ ꯏꯁꯇꯦꯁꯟꯗꯨꯕꯨ ꯍꯥꯏꯇꯥꯔꯦꯅꯦ ꯀꯣ ꯑꯗꯨꯗꯩꯗ ꯑꯩꯅ ꯄꯨꯂꯤꯁ ꯑꯃꯗ ꯄꯤꯂꯤꯁꯇ ꯑꯦꯐ ꯑꯥꯏ ꯑꯥꯔ ꯄꯥꯂꯍꯜꯂꯦꯕꯀꯣ ꯑꯦꯐ ꯑꯥꯏ ꯑꯥꯔ ꯄꯥꯜꯍꯟꯕ ꯃꯇꯝꯁꯤꯗ ꯄꯥꯟꯗꯤ ꯄꯥꯟꯕꯤꯔꯦ ꯑꯦꯐ ꯑꯥꯏ ꯑꯥꯔ ꯑꯃꯗꯤ ꯑꯦꯐ ꯑꯥꯏ ꯑꯥꯔ ꯑꯃꯗꯤ ꯄꯥꯟꯁꯤꯟꯈ꯭ꯔꯦ ꯑꯗꯨ ꯑꯣꯏ ꯇꯥꯔꯒꯁꯨ ꯃꯈꯥ ꯇꯥꯕ ꯄ꯭ꯔꯣꯁꯦꯁ ꯍꯥꯏꯗꯤ ꯃꯤꯗꯨꯗ ꯃꯥꯅ ꯀꯃꯥꯏꯅ ꯇꯧꯕꯅꯣ ꯈꯣꯠꯄꯅꯣ ꯍꯥꯏꯕꯒꯤ ꯃꯈꯥ ꯇꯥꯕ ꯑꯩꯒꯤ ꯃꯥꯏ ꯄꯥꯛꯅꯅꯕ ꯑꯩꯅ ꯇꯧꯔꯤꯕ ꯑꯩꯒꯤ ꯄꯥꯝꯖꯔꯤꯕ ꯑꯩꯅ ꯇꯧꯒꯦꯅ ꯈꯜꯂꯤꯕ ꯑꯩꯅ ꯑꯃꯨꯛꯇꯪꯗꯤ ꯃꯥꯁꯦ ꯑꯃꯨꯛꯇꯪꯗꯤ ꯆꯨꯝꯊꯣꯛꯀꯦ ꯑꯩꯅ ꯆꯨꯝꯃꯦ ꯍꯥꯏꯕꯗꯣ ꯈꯪꯍꯟꯒꯦ ꯍꯥꯏꯅꯕꯒꯤꯗꯃꯛꯇ ꯑꯩꯅ ꯄꯨꯂꯤꯁꯇ ꯑꯦꯐ ꯑꯥꯏ ꯑꯥꯔ ꯄꯥꯜꯂꯨꯕꯅꯦ ꯑꯗꯨꯕꯨ ꯄꯨꯂꯤꯁꯅ ꯑꯩꯉꯣꯟꯗꯗꯤ ꯃꯇꯦꯡ ꯄꯥꯡꯕꯤꯔꯛꯇ꯭ꯔꯦ ꯍꯥꯏꯗꯤ ꯍꯧꯖꯤꯛꯀꯤ ꯃꯇꯝꯁꯤꯗꯤ ꯁꯝꯅ ꯍꯥꯏꯔꯕꯗ ꯑꯩꯈꯣꯏ ꯁꯦꯟꯖꯥ ꯊꯨꯝꯖꯥꯒꯤ ꯃꯇꯝ ꯑꯣꯏꯕꯅꯤꯅ ꯄꯩꯁꯥ ꯈꯔ ꯄꯤꯗ꯭ꯔꯒꯗꯤ ꯄꯣꯠꯇꯣ ꯄꯩꯁꯥꯗꯣ ꯄ꯭ꯔꯣꯁꯦꯁꯇꯣ ꯃꯈꯥ ꯆꯠꯊꯧ ꯍꯥꯏꯕꯁꯦ ꯌꯥꯗꯕ ꯑꯣꯏꯔꯝꯃꯦꯕ ꯑꯗꯨꯗꯤ ꯑꯩꯈꯣꯏꯅ ꯈꯪꯗꯕ ꯁꯝꯅ ꯍꯥꯏꯔꯕꯗ ꯍꯥꯏꯗꯤ ꯄꯨꯂꯤꯁꯀꯤ ꯄꯨꯂꯤꯁꯀꯤ ꯃꯔꯝꯗꯗꯤ ꯑꯩꯈꯣꯏꯅ ꯑꯗꯨꯃꯥꯏꯅ ꯄꯩꯁꯥ ꯄꯤꯖꯔꯒ ꯁꯦꯟꯖꯥ ꯊꯨꯝꯖꯥ ꯂꯧꯕ ꯈꯣꯠꯄ ꯇꯧꯕ ꯃꯇꯝ ꯑꯣꯏꯔꯝꯃꯦꯕ ꯍꯧꯖꯤꯛꯁꯦ ꯑꯗꯣ ꯑꯩꯈꯣꯏꯅ ꯍꯧꯖꯤꯛꯀꯤ ꯃꯇꯝꯒꯤ ꯏꯔꯥꯡꯁꯦ ꯈꯪꯗꯕ ꯆꯨꯝꯗ꯭ꯔꯤꯡ ꯑꯗꯨꯝ ꯑꯩꯈꯣꯏꯗꯤ ꯄꯩꯁꯥ ꯁꯦꯟꯖꯥ ꯊꯨꯝꯖꯥꯁꯦ ꯏꯁꯥꯁꯤꯗ ꯌꯥꯎꯖꯕ ꯅꯠꯇꯕ ꯑꯗꯨꯒꯤꯁꯨ ꯃꯊꯛꯇ ꯌꯥꯝ ꯀꯥ ꯍꯦꯟꯅ ꯂꯥꯏꯔꯕ ꯂꯩꯖꯗꯕꯅꯤꯅ ꯁꯝꯅ ꯍꯥꯏꯔꯕꯗ ꯀꯣ ꯑꯗꯨꯃꯥꯏꯅ ꯄꯤꯔꯒ ꯈꯣꯠꯂꯒ ꯆꯦꯜꯍꯟꯗꯅ ꯆꯣꯡꯍꯟꯗꯅ ꯇꯧꯒꯗꯕꯗꯣ ꯑꯗꯨꯃꯥꯏꯅ ꯑꯩꯈꯣꯏꯗꯤ ꯄꯩꯁꯥꯁꯨ ꯂꯩꯖꯗꯦ ꯏꯁꯦꯡ ꯁꯦꯡꯅ ꯍꯥꯏꯔ ꯀꯥꯟꯗ ꯑꯩꯈꯣꯏꯗꯤ ꯄꯩꯁꯥ ꯀꯩꯅꯣ ꯑꯗꯨꯃꯥꯏꯅ ꯌꯥꯝꯅ ꯃꯥꯅ ꯑꯗꯨꯃꯥꯏꯅ ꯁꯦꯟꯖꯥ ꯊꯨꯝꯖꯥ ꯇꯧꯅꯤ ꯍꯥꯏꯕꯒꯤ ꯋꯥꯈꯜꯁꯨ ꯑꯩꯈꯣꯏꯁꯦ ꯈꯟꯖꯔꯨꯗꯦ ꯑꯗꯨꯕꯨ ꯍꯧꯖꯤꯛꯀꯤ ꯃꯇꯝꯁꯤꯗ ꯌꯦꯡꯅꯔꯨꯔꯀꯥꯟꯗꯗꯤ ꯑꯩꯈꯣꯏꯅ ꯈꯜꯂꯤꯕ ꯋꯥꯈꯜꯁꯦ ꯌꯥꯔꯝꯗ꯭ꯔꯦꯕ ꯁꯦꯟꯖꯥ ꯊꯨꯝꯖꯥꯒꯤ ꯃꯇꯝꯅꯤꯅ ꯇꯁꯦꯡꯅ ꯇꯧꯍꯟꯅꯤꯡꯗꯦꯕ ꯁꯨꯒꯨꯝꯕꯁꯦ ꯑꯗꯨꯕꯨ ꯃꯣꯏꯗꯤ ꯄꯩꯁꯥꯒꯤ ꯈꯜꯂꯒ ꯑꯩꯈꯣꯏꯗ ꯄꯩꯁꯥ ꯄꯤꯗꯕ ꯀꯔꯤꯃꯇ ꯑꯩꯈꯣꯏꯅ ꯃꯣꯏꯗ ꯁꯦꯟ ꯊꯨꯝ ꯀꯔꯤꯃꯇ ꯄꯤꯗ꯭ꯔꯕꯅꯤꯅ ꯃꯣꯏꯅ ꯄ꯭ꯔꯣꯁꯦꯁꯁꯦ ꯃꯈꯥ ꯆꯠꯊꯕꯤꯗꯅ ꯀꯦꯁꯇꯣ ꯃꯈꯥ ꯆꯠꯊꯕꯤꯌꯨ ꯌꯥꯗꯗꯅ ꯑꯗꯨꯝ ꯃꯈꯥ ꯇꯥꯕꯁꯦ ꯇꯨꯃꯤꯟꯅ ꯂꯩꯁꯤꯟꯈꯤꯕꯅꯦꯕ ꯑꯗꯨꯗꯒꯤꯗꯤ ꯑꯩꯁꯦ ꯌꯥꯝ ꯅꯨꯡꯉꯥꯏꯈꯤꯗ꯭ꯔꯦꯕ ꯅꯨꯡꯉꯥꯏꯈꯤꯗꯕꯗꯒꯤ ꯑꯩꯅ ꯑꯦ ꯁꯤꯗꯤ ꯀꯃꯥꯏꯅ ꯇꯧꯔꯒꯗꯒꯦ ꯍꯥꯏꯕꯁꯤꯗ ꯑꯩꯅ ꯁꯨꯝ ꯃꯨꯟꯅ ꯈꯜꯂꯕ ꯃꯇꯨꯡꯗ ꯃꯣꯏꯅ ꯁꯨꯃꯥꯏꯅ ꯇꯧ ꯇꯥꯔꯒꯗꯤ ꯑꯩ ꯀꯔꯝꯕ ꯃꯈꯜꯒꯤ ꯀꯔꯝꯕ ꯄ꯭ꯂꯥꯟ ꯂꯧꯈꯠꯂꯛꯑꯒꯗꯤ ꯀꯔꯝꯕ ꯑꯦꯛꯁꯟ ꯂꯧꯈꯠꯁꯤꯒꯦꯅ ꯑꯩ ꯌꯦꯡꯉꯀꯥꯟꯗ ꯑꯩꯅ ꯎꯀꯤꯜ ꯑꯃꯈꯛ ꯇꯥꯟꯅꯖꯕꯅꯦꯕ ꯀꯣ ꯑꯗꯨꯃꯥꯏꯅ ꯇꯧꯔꯒ ꯎꯀꯤꯜꯁꯤꯅ ꯇꯥꯟꯅꯕꯗꯒꯤ ꯑꯩꯁꯦ ꯃꯥꯏꯁꯦ ꯄꯥꯛꯈꯤ ꯍꯥꯏꯕꯗꯤ ꯎꯀꯤꯜꯁꯤꯗ ꯑꯩꯅ ꯂꯤꯔꯦ ꯋꯥꯔꯤꯁꯦ ꯀꯣ ꯑꯩ ꯁꯨꯃꯥꯏ ꯁꯨꯃꯥꯏꯅ ꯇꯧꯗꯅ ꯑꯩꯅ ꯌꯨꯝꯗ ꯑꯩꯈꯣꯏ ꯂꯩꯃꯤꯟꯅꯕ ꯑꯃꯗ ꯁꯨꯃꯥꯏ ꯁꯨꯃꯥꯏꯅ ꯇꯧꯔꯒ ꯑꯩꯅ ꯀꯩꯁꯨꯝ ꯍꯥꯏꯕ ꯅꯠꯇꯦ ꯀꯔꯤꯝ ꯇꯧꯕ ꯅꯠꯇꯦ ꯑꯗꯨꯒ ꯃꯥꯅ ꯑꯩꯉꯣꯟꯗ ꯏꯈꯪ ꯈꯪꯍꯧꯗꯅ ꯈꯨꯠ ꯊꯥꯔꯛꯄꯗꯣ

ꯄꯩꯁꯥꯁꯦ ꯑꯩꯅꯁꯨ ꯑꯗꯨꯒꯨꯝꯕꯒꯤ ꯋꯥꯈꯜꯂꯣꯟꯗꯨꯁꯨ ꯂꯩꯖꯗꯦ ꯇꯁꯦꯡꯅ ꯍꯥꯏ ꯀꯥꯟꯗ ꯑꯩꯈꯣꯏꯗꯤ ꯏꯆꯝ ꯆꯝꯅ ꯑꯗꯨꯝ ꯂꯩꯖꯕꯅꯤ ꯁꯨꯃꯥꯏꯅ ꯁꯦꯟꯖꯥ ꯊꯨꯝꯖꯥꯒꯤ ꯃꯇꯝꯅꯤ ꯍꯥꯏꯕꯗꯨꯗꯤ ꯑꯩꯈꯣꯏꯗꯤ ꯑꯁꯦꯡꯕꯒꯤꯗꯤ ꯍꯧꯖꯤꯛꯁꯤ ꯂꯩꯔꯝꯗ꯭ꯔꯦꯕ ꯑꯁꯦꯡꯕ ꯆꯠꯄꯁꯦ ꯑꯗꯨꯃꯥꯏꯅ ꯁꯦꯟꯖꯥ ꯊꯨꯝꯖꯥꯒꯤ ꯋꯥꯔꯤ ꯄꯩꯁꯥ ꯅꯨꯡꯁꯥ ꯑꯩꯈꯣꯏ ꯁꯦꯟ ꯊꯨꯝ ꯂꯧꯕꯒꯤ ꯋꯥꯈꯜꯂꯣꯟꯗ ꯂꯣꯏ ꯂꯩꯔꯝꯃꯕꯅꯤꯅ ꯑꯩꯈꯣꯏꯅ ꯈꯟꯖꯔꯤꯕ ꯋꯥꯈꯜꯗꯨꯒꯗꯤ ꯌꯥꯝ ꯊꯤꯅ ꯑꯣꯟꯅꯔꯕꯅꯤꯅ ꯃꯣꯏꯅ ꯄ꯭ꯔꯣꯁꯦꯁꯁꯦ ꯆꯠꯊꯔꯝꯗꯕ ꯑꯣꯏ ꯂꯩꯔꯝꯃꯦꯕ ꯑꯗꯨꯗꯒꯤ ꯇꯁꯦꯡꯅ ꯅꯨꯡꯉꯥꯏꯇꯗꯅ ꯑꯩꯅ ꯎꯀꯤꯜꯁꯤꯗ ꯑꯩꯅ ꯂꯣꯏꯅꯃꯛ ꯂꯤꯔꯦ ꯋꯥꯔꯤꯖꯁꯦ ꯁꯨꯃꯥꯏ ꯁꯨꯃꯥꯏ ꯇꯧꯔꯦ ꯈꯣꯠꯂꯦ ꯍꯥꯏꯕꯗꯒꯤ ꯃꯥꯒꯤ ꯃꯇꯦꯡ ꯂꯧꯔꯀꯥꯟꯗ ꯃꯥꯅ ꯐꯖꯅ ꯑꯆꯨꯝꯕꯗꯣ ꯏꯊꯣꯛꯇꯅ ꯈꯣꯠꯇꯅ ꯃꯌꯥꯝ ꯇꯧꯔ ꯀꯧꯈꯠꯇꯅ ꯈꯣꯠꯇꯅ ꯇꯧꯕꯗꯒꯤꯗꯤ ꯃꯥꯒꯤ ꯃꯥꯒꯤ ꯃꯥꯒꯤ ꯃꯥꯒꯤ ꯃꯥꯒꯤ ꯀꯩꯅꯣꯗꯒꯤ ꯍꯥꯏ ꯇꯥꯔꯦꯀꯣ ꯃꯥꯒꯤ ꯃꯄꯥꯟꯗꯒꯤ ꯍꯥꯏ ꯇꯥꯔꯦꯅꯦ ꯑꯩꯁꯦ ꯁꯨꯃꯥꯏꯅ ꯇꯧꯗꯅ ꯑꯩꯒꯤ ꯑꯗꯨꯃꯥꯏꯅ ꯃꯇꯦꯡ ꯂꯧꯔꯒ ꯃꯥꯒꯤ ꯃꯇꯦꯡꯗꯒꯤ ꯑꯩ ꯁꯨꯃꯥꯏꯅ ꯃꯥꯏ ꯄꯥꯛꯄꯅ ꯍꯧꯖꯤꯛꯀꯤ ꯀꯦꯁꯇꯨꯃ ꯃꯥꯏ ꯄꯥꯛꯈꯤꯕ ꯑꯃꯗꯤ ꯑꯩ ꯂꯩꯈꯤꯕ ꯀꯣ